ꯑꯩꯈꯣꯏꯒꯤ ꯂꯝꯗꯝ ꯑꯁꯤꯒꯤ ꯑꯀꯛꯅꯕ ꯐꯤ ꯂꯣꯟꯕꯒꯤ ꯄꯦꯇꯔꯟ ꯑꯃ ꯍꯥꯏꯔꯒꯗꯤ ꯈꯣꯏ ꯃꯌꯦꯛ ꯑꯁꯤꯅꯤ ꯈꯣꯏ ꯃꯌꯦꯛ ꯑꯁꯤ ꯊꯥꯏꯅ ꯉꯜꯂꯤꯉꯩꯗꯒꯤ ꯂꯩꯅꯔꯛꯂꯕ ꯑꯗꯨꯒ ꯍꯧꯖꯤꯛꯁꯨ ꯌꯥꯝꯅ ꯐꯖꯅ ꯆꯠꯅꯔꯤꯕ ꯃꯌꯦꯛ ꯑꯃꯅꯤ ꯃꯁꯤ ꯌꯥꯝꯅ ꯂꯦꯝꯕ ꯑꯗꯨꯒ ꯌꯦꯡꯕꯗꯁꯨ ꯌꯥꯝꯅ ꯐꯖꯕ ꯃꯌꯥꯝꯅꯁꯨ ꯌꯥꯝꯅ ꯄꯥꯝꯅꯕ ꯃꯌꯦꯛ ꯑꯃ ꯑꯣꯏ ꯃꯁꯤꯒꯤ ꯃꯌꯦꯛ ꯑꯁꯤ ꯂꯣꯟꯕ ꯃꯇꯝꯗ ꯇꯁꯦꯡ ꯇꯁꯦꯡꯕ ꯍꯥꯏꯔꯒꯗꯤ ꯃꯁꯤꯗ ꯂꯣꯜꯂꯤꯕ ꯀꯂꯔ ꯑꯁꯤ ꯔꯦꯠ ꯑꯣꯏꯒꯗꯕꯅꯤ ꯑꯗꯨꯒ ꯃꯥꯒꯤ ꯐꯖꯅꯕ ꯁꯦꯠꯇꯤꯡ ꯍꯥꯏꯔꯒꯅ ꯕ꯭ꯔꯥꯎꯟꯅꯦ ꯍ꯭ꯋꯥꯏꯠꯅꯦ ꯑꯗꯨꯒ ꯕ꯭ꯔꯥꯎꯟꯅꯦ ꯑꯗꯨꯒ ꯕ꯭ꯂꯨꯅꯦ ꯑꯗꯨꯒ ꯍꯧꯖꯤꯛ ꯍꯥꯏꯔꯤꯕ ꯔꯦꯠꯇꯨꯒ ꯑꯣꯏ ꯃꯁꯤ ꯌꯥꯝꯅ ꯐꯖꯕ ꯃꯌꯦꯛ ꯑꯃꯅꯤ ꯍꯥꯏꯖꯅꯤꯡꯉꯤ ꯑꯗꯨꯒ ꯑꯩꯈꯣꯏꯒꯤ ꯅ ꯆꯠꯅꯕꯤꯒꯤ ꯐꯤꯖꯣꯜ ꯑꯣꯏꯅ ꯑꯩꯅ ꯃꯐꯝ ꯍꯥꯏꯕꯗꯤ ꯑꯇꯣꯞꯄ ꯃꯐꯝ ꯑꯃꯠꯇꯗ ꯄꯨꯊꯣꯛꯄ ꯉꯝꯗ꯭ꯔꯕ ꯃꯅꯤꯄꯨꯔ ꯈꯛꯇ ꯅꯠꯇꯅ ꯑꯇꯣꯞꯄ ꯃꯐꯝ ꯑꯃꯃꯠꯇꯗ ꯄꯨꯊꯣꯛꯄ ꯉꯝꯗꯕ ꯑꯩꯈꯣꯏꯒꯤ ꯇ꯭ꯔꯦꯗꯤꯁꯅꯦꯜꯒꯤ ꯐꯤꯖꯣꯜ ꯑꯣꯏꯅ ꯑꯩꯈꯣꯏꯅ ꯐꯅꯦꯛ ꯃꯄꯥꯟ ꯅꯥꯏꯕ ꯍꯥꯏꯅ ꯈꯪꯅꯔꯤꯕ ꯐꯤꯖꯣꯜ ꯑꯁꯤ ꯑꯩꯅ ꯄꯨꯊꯣꯛꯅꯕ ꯍꯣꯠꯅꯖꯩ